ꯆꯥꯛ ꯊꯣꯡꯕꯁꯦ ꯑꯩꯒꯤ ꯑꯣꯏꯅꯗꯤ ꯌꯥꯝꯅ ꯊꯨꯅ ꯂꯣꯏꯒꯜꯂꯦ ꯃꯇꯝ ꯌꯥꯝꯅ ꯆꯪꯕ ꯑꯣꯏꯗꯦ ꯑꯗꯨꯒ ꯍꯥꯎꯁꯨ ꯑꯗꯨꯝ ꯍꯥꯎꯋꯦ ꯑꯩꯅ ꯌꯥꯝ ꯀꯨꯏꯅ ꯃꯇꯝ ꯆꯪꯈꯤꯕ ꯑꯃꯗꯤ ꯂꯩ ꯃꯗꯨꯗꯤ ꯉꯥ ꯑꯇꯥꯎꯕ ꯊꯣꯡꯕꯅꯤ ꯉꯥ ꯑꯇꯥꯎꯕꯁꯦ ꯀꯃꯥꯏꯅ ꯊꯣꯡꯒꯦ ꯈꯪꯗꯕꯤꯗ ꯏꯃꯥꯅ ꯊꯥꯏꯅ ꯊꯣꯡꯈꯤꯕ ꯃꯑꯣꯡ ꯑꯗꯨ ꯅꯤꯡꯁꯤꯡꯂꯒ ꯊꯣꯡꯕꯅꯤ ꯉꯥꯁꯦ ꯑꯍꯥꯟꯕ ꯇꯥꯎꯕꯗ ꯃꯨꯜꯂꯦ ꯈꯪꯗꯗꯅ ꯀꯥꯈꯤꯕꯁꯨ ꯌꯥꯎꯋꯦ ꯊꯥꯛꯀꯗꯕ ꯃꯔꯨ ꯃꯔꯥꯡꯁꯨ ꯈꯔ ꯍꯦꯟꯈꯤ ꯑꯗꯨꯕꯨ ꯌꯥꯝꯅ ꯍꯥꯎꯇꯕꯗꯤ ꯑꯣꯏꯈꯤꯗꯦ ꯑꯗꯨꯒ ꯃꯊꯪꯗꯗꯤ ꯀꯃꯥꯏꯅ ꯊꯣꯡꯗꯣꯏꯅꯣ ꯐꯖꯟꯅ ꯈꯪꯂꯦ